ꯍꯜꯂꯣ ꯗꯨꯕꯤ ꯑꯣ ꯑꯣ ꯅꯪꯒꯤ ꯑꯩꯅ ꯂꯧꯒꯤ ꯃꯔꯝꯗ ꯈꯔ ꯍꯥꯏꯒꯤꯕꯗꯣ ꯅꯪ ꯀꯃꯥꯏ ꯀꯃꯥꯏ ꯇꯧꯔꯒꯦ ꯄꯔꯤ ꯑꯃ ꯍꯣꯏ ꯂꯧ ꯄꯔꯤ ꯑꯃꯅꯦꯕ ꯑꯗꯣ ꯑꯗꯨ ꯅꯪ ꯈꯨꯂꯪ ꯀꯌꯥꯝ ꯀꯃꯥꯏ ꯇꯧꯔꯦ ꯂꯧꯅ ꯀꯌꯥꯝ ꯆꯠꯂꯤꯒꯦ ꯑꯗꯣ ꯍꯥꯏꯐꯦꯠꯇ ꯑꯝꯇ ꯍꯥꯏꯔꯛꯑꯣ ꯈꯨꯂꯪꯅ ꯀꯌꯥ ꯂꯩꯇꯦ ꯑꯩꯗꯤ ꯅꯉꯣꯟꯗ ꯁꯤꯟꯅꯒꯤꯕꯗꯨꯅꯦ ꯑꯗꯨꯅꯅꯦ ꯑꯩꯅ ꯅꯉꯣꯟ ꯍꯪꯉꯤꯖꯦ ꯑꯩꯒꯤꯗꯤ ꯅꯪꯅ ꯅꯨꯄꯥ ꯈꯨꯂꯪ ꯑꯁꯨꯛ ꯂꯥꯛꯀꯅꯤ ꯑꯗꯒꯤ ꯅꯣꯡꯃꯗ ꯂꯣꯏꯁꯟꯕꯤꯒꯦꯔ ꯀꯩꯗꯧꯒꯦꯒꯦ ꯑꯗꯨꯃꯗꯤ ꯅꯪꯅ ꯇꯧꯔꯣ ꯅꯪꯅ ꯉꯝꯅꯕ ꯇꯧꯕꯤꯒꯗꯝꯅꯤꯅ ꯑꯗꯩ ꯂꯧꯅ ꯀꯌꯥꯝ ꯆꯠꯂꯤ ꯀꯃꯥꯏ ꯇꯧꯔꯦꯗꯣ ꯑꯗꯨꯁꯨ ꯍꯥꯏꯔꯛꯑꯣ ꯑꯪ ꯑꯗꯨ ꯅꯨꯄꯥ ꯈꯨꯂꯪꯅ ꯀꯌꯥ ꯑꯣꯏꯕ ꯑꯪ ꯑꯗꯨꯅ ꯅꯨꯄꯥ ꯈꯨꯂꯪ ꯇꯔꯥꯅꯤꯊꯣꯏ ꯑꯣꯏꯔꯗꯤ ꯅꯨꯄꯨꯖꯨ ꯀꯌꯥꯝ ꯌꯥꯎꯗꯣꯏꯅꯣ ꯍꯥꯏꯕꯗꯣ ꯅꯪꯅ ꯍꯥꯏꯐꯦꯠ ꯉꯝꯅꯕ ꯂꯣꯏꯁꯟꯕꯤꯅꯕꯗꯣ ꯑꯝꯇ ꯇꯧꯕꯤꯌꯨꯅꯦ

ꯑꯩꯗꯨ ꯃꯊꯪꯒꯤ ꯅꯪ ꯁꯪꯗꯧꯕ ꯇꯥꯔꯤꯛꯇꯣ ꯀꯌꯥ ꯀꯩ ꯅꯨꯃꯤꯠꯇ ꯁꯪꯗꯧ ꯃꯥꯟꯒꯦ ꯍꯥꯏꯐꯦꯠ ꯈꯥꯎꯔꯒ ꯀꯩꯅꯣ ꯇꯧꯗꯧꯅꯤꯅ ꯇꯥꯡ ꯇꯔꯥꯒ ꯑꯗꯥꯏꯗ ꯌꯥꯕ꯭ꯔꯥ ꯌꯦꯡꯉꯨꯅꯦ

ꯌꯥꯏꯌꯦ ꯑꯗꯣ ꯅꯪꯅ ꯈꯨꯂꯪꯗꯣꯀꯣ ꯅꯪꯅ ꯃꯤ ꯁꯨꯛ ꯆꯪꯅꯤ ꯑꯗꯒꯤ ꯁꯤꯗ ꯂꯣꯏꯁꯟꯒꯅꯤ ꯑꯩ ꯄꯩꯁꯥ ꯑꯁꯨꯛ ꯇꯥꯔꯦ ꯍꯥꯏꯕꯗꯨꯁꯨ ꯅꯪꯅ ꯍꯥꯏꯐꯦꯠ ꯍꯣꯠꯇꯣꯛꯑ ꯑꯩꯉꯣꯟꯗ ꯍꯥꯏꯐꯦꯠ ꯍꯥꯏꯕꯤꯔꯛꯑꯣꯕ

ꯍꯣꯏ ꯍꯣꯏ ꯍꯣꯏ ꯑꯗꯨꯗꯤ ꯅꯣꯏ ꯂꯧꯒꯤꯗꯤ ꯍꯩꯊꯥ ꯄꯣꯊꯥ ꯀꯔꯤ ꯀꯔꯥꯗꯤ ꯅꯣꯏꯅ ꯑꯗꯨꯝ ꯇꯧꯖꯒꯗ꯭ꯔꯥ ꯀꯃꯥꯏ ꯇꯧꯋꯦ ꯑꯩꯗꯤ ꯅꯣꯡꯃꯩ ꯈꯨꯂꯪꯗꯣ ꯁꯥꯔꯣꯏꯍꯦ ꯅꯣꯏ ꯂꯧꯗꯣ ꯑꯣꯏꯅ ꯄꯨꯂꯞ ꯂꯧ ꯅꯪꯅꯁꯨ ꯂꯣꯏꯅꯕ ꯑꯗꯨꯝ ꯇꯧꯕꯤꯔꯣ ꯉꯝꯅꯕ ꯑꯪ ꯑꯗꯨ ꯍꯥꯏꯐꯦꯠ ꯍꯣꯠꯇꯣꯛꯑꯒ ꯂꯧ ꯄꯔꯤꯗꯨꯃꯒꯤꯗꯤ ꯀꯌꯥ ꯇꯥꯔꯦ ꯑꯗꯨꯖꯨ ꯍꯥꯏꯐꯦꯠꯇꯪ ꯆꯥꯎꯔꯥꯛꯄ ꯑꯃ ꯏꯗꯣꯝꯆꯥꯅ ꯁꯨꯝ ꯈꯪꯅꯤꯡꯗꯅ ꯍꯪꯕꯅꯤꯗ ꯑꯣ ꯍꯣꯏ ꯍꯣꯏ ꯍꯣꯏ ꯑꯗꯨ ꯒꯥꯔꯤꯒꯤ ꯀꯔꯤꯒꯤꯗꯤ ꯂꯣꯏ ꯌꯥꯎꯔꯕꯔ ꯑꯗꯣ

ꯍꯣꯏ ꯍꯣꯏ ꯌꯦꯡꯉꯁꯤ ꯑꯗꯨꯃꯥꯏꯅ ꯅꯪ ꯃꯤꯗꯨꯁꯨ ꯍꯥꯏꯐꯦꯠ ꯊꯤꯕꯤꯔꯣ ꯌꯥꯅꯤꯀꯣ ꯑꯣ ꯁꯪꯉꯝꯗꯅ ꯀꯌꯥ ꯅꯣꯏꯗꯤ ꯁꯪꯉꯝꯗ ꯀꯌꯥꯗꯤ ꯆꯠꯂꯤ ꯃꯤ ꯑꯗꯨꯝ ꯅꯣꯏꯅ ꯉꯥꯡꯅꯕ ꯑꯗꯨꯝ ꯇꯧꯕꯤꯔꯗꯣꯏꯔꯕ ꯁꯪꯉꯝꯗ ꯀꯌꯥ ꯆꯠꯀꯦ ꯅꯣꯏꯅ ꯑꯗꯨꯝ ꯉꯝꯅꯕ ꯑꯗꯨꯝ ꯇꯧꯕꯤꯔꯗꯣꯏꯔꯕ ꯂꯧ ꯄꯔꯤꯗꯨꯃꯒꯤ

ꯐꯧ ꯊꯥꯡꯕ ꯈꯣꯠꯄ ꯂꯣꯏ ꯌꯥꯎꯔꯦꯀꯣ ꯑꯗꯨꯗ ꯍꯣꯏ ꯍꯣꯏ ꯍꯣꯏ ꯑꯗꯨ ꯒꯥꯔꯤꯒꯤ ꯑꯗꯨꯁꯨ ꯑꯩꯅ ꯄꯤꯔꯒꯦꯅꯦ ꯑꯗꯨ ꯅꯣꯏ ꯊꯣꯛꯄ ꯑꯗꯨꯝ ꯋꯥꯏꯕꯤꯔꯣꯅꯦ ꯒꯥꯔꯤꯒꯤꯗꯨꯅ ꯀꯌꯥ ꯀꯃꯥꯏ ꯇꯧꯕꯅꯣ ꯑꯗꯨꯒ ꯄꯨꯂꯞ ꯇꯣꯇꯦꯜ ꯇꯧꯔꯒ ꯅꯪ ꯇꯥꯡ ꯇꯔꯥꯍꯨꯝꯗꯣꯏ ꯂꯧ ꯂꯣꯏꯕ ꯅꯨꯃꯤꯠꯇꯨꯗ ꯑꯗꯨꯝ ꯄꯨꯂꯞ ꯇꯧꯔꯁꯦꯕꯀꯣ ꯍꯣꯏ ꯍꯣꯏ ꯑꯗꯨꯗꯤ ꯅꯪꯅ ꯐꯅꯕ ꯑꯗꯨꯝ ꯇꯧꯕꯤꯔꯣ